ꯏꯁꯄꯣꯔꯠ ꯁꯥꯟꯅꯕ ꯍꯥꯏꯕꯁꯤ ꯌꯥꯝꯅ ꯗꯔꯀꯥꯔ ꯑꯣꯏ ꯃꯤꯑꯣꯏꯕ ꯑꯃ ꯑꯣꯏꯅ ꯏꯁꯄꯣꯔꯠ ꯁꯥꯟꯅꯕꯅ ꯍꯛꯆꯥꯡ ꯐꯍꯜꯂꯤ ꯗꯤꯁꯤꯄ꯭ꯂꯤꯟ ꯂꯩꯍꯜꯂꯤ ꯑꯗꯨꯒ ꯃꯤꯅꯁꯨ ꯏꯀꯥꯏ ꯈꯨꯝꯅꯕ ꯍꯦꯟꯒꯠꯍꯜꯂꯤ ꯍꯛꯆꯥꯡ ꯐꯅꯕ ꯐꯅꯅ ꯂꯩꯅꯅꯕꯗ ꯏꯁꯄꯣꯔꯠ ꯁꯥꯟꯅꯕ ꯍꯥꯏꯕꯁꯤ ꯇꯉꯥꯏ ꯐꯗꯦ ꯏꯁꯄꯣꯔꯠ ꯍꯥꯏꯕꯁꯤ ꯍꯛꯆꯥꯡ ꯐꯕ ꯍꯥꯏꯕꯁꯤ ꯂꯣꯏꯅ ꯀꯥꯟꯅꯩ ꯍꯛꯆꯥꯡ ꯐꯅꯅꯕꯗ ꯗꯔꯀꯥꯔ ꯑꯣꯏꯔꯤꯕꯁꯤ ꯏꯁꯄꯣꯔꯠ ꯁꯥꯟꯅꯕꯁꯨ ꯗꯔꯀꯥꯔ ꯑꯣꯏꯔꯦ ꯆꯥꯕ ꯊꯛꯄ ꯑꯗꯨꯒ ꯆꯥꯕ ꯊꯛꯄꯗꯁꯨ ꯐꯖꯅ ꯆꯥꯔꯒ ꯁꯥꯟꯅꯕ ꯍꯥꯏꯕꯁꯤ ꯃꯤꯑꯣꯏꯕ ꯑꯃ ꯑꯣꯏꯅ ꯗꯔꯀꯥꯔ ꯑꯣꯏꯕ ꯊꯧꯗꯥꯡ ꯑꯃꯅꯤ ꯏꯁꯄꯣꯔꯠꯄꯨ ꯁꯥꯟꯅꯔꯕꯗꯤ ꯍꯛꯆꯥꯡ ꯐꯕ ꯍꯥꯏꯕꯁꯤ ꯑꯣꯇꯣꯃꯦꯇꯤꯀꯦꯜ ꯑꯗꯨꯝ ꯂꯥꯛꯈ꯭ꯔꯒꯗꯕꯅꯤ ꯑꯗꯨꯒ ꯗꯤꯁꯤꯄ꯭ꯂꯤꯟ ꯍꯥꯏꯕ ꯑꯁꯤꯁꯨ ꯌꯥꯎꯗꯕ ꯌꯥꯔꯣꯏ ꯏꯁꯄꯣꯔꯠ ꯁꯥꯟꯅꯕ ꯃꯤꯅ ꯗꯤꯁꯤꯄ꯭ꯂꯤꯟ ꯀꯥꯏꯗꯦ ꯃꯃꯥ ꯃꯄꯥꯅ ꯍꯥꯏꯕ ꯏꯟꯕ ꯑꯣꯖꯥꯅ ꯍꯥꯏꯕ ꯏꯟꯕ ꯗꯤꯁꯤꯄ꯭ꯂꯤꯟ ꯑꯁꯤꯗꯤ ꯈ꯭ꯋꯥꯏꯗꯒꯤ ꯃꯔꯨ ꯑꯣꯏꯕ ꯃꯤꯑꯣꯏꯕ ꯑꯃ ꯑꯣꯏꯕ ꯅ ꯇꯧꯒꯗꯕ ꯊꯧꯗꯥꯡ ꯑꯃꯅꯤ ꯗꯤꯁꯤꯄ꯭ꯂꯤꯟ ꯌꯥꯎꯗ꯭ꯔꯕꯗꯤ ꯀꯔꯤ ꯑꯃꯇ ꯄꯥꯡꯊꯣꯛꯄ ꯌꯥꯔꯣꯏ ꯗꯤꯁꯤꯄ꯭ꯂꯤꯟ ꯂꯩꯇ꯭ꯔꯕ ꯑꯉꯥꯡꯅ ꯏꯁꯄꯣꯔꯠ ꯀꯩꯗꯧꯅꯨꯡꯗ ꯁꯥꯟꯅꯕ ꯌꯥꯔꯣꯏ ꯁ꯭ꯀꯨꯜ ꯑꯃꯗ ꯀꯥꯕꯁꯨ ꯉꯝꯂꯣꯏ ꯃꯃꯥ ꯃꯄꯥꯅ ꯍꯥꯏꯕ ꯏꯟꯗ꯭ꯔꯕꯗ ꯃꯃꯥ ꯃꯄꯥꯅꯁꯨ ꯅꯨꯡꯁꯤꯕ ꯋꯥꯠꯂꯛꯀꯅꯤ ꯗꯤꯁꯤꯄ꯭ꯂꯤꯟ ꯍꯥꯏꯕ ꯑꯁꯤ ꯏꯁꯄꯣꯔꯠꯀ ꯑꯗꯨꯝꯃꯛ ꯁꯥꯒꯣꯟꯅꯅ ꯂꯩꯒꯗꯕ ꯊꯧꯗꯥꯡ ꯑꯃꯅꯤ ꯏꯁꯄꯣꯔꯠꯀꯤ ꯊꯧꯗꯥꯡ ꯏꯁꯄꯣꯔꯠꯀꯤ ꯔꯣꯜꯁꯤ ꯑꯁꯨꯛꯀꯤ ꯃꯇꯤꯛ ꯃꯤꯑꯣꯏꯕꯒꯤ

ꯄꯣꯠꯁꯛ ꯑꯃꯅꯤ ꯁꯥꯟꯅꯕ ꯍꯥꯏꯕꯁꯤ ꯂꯩꯇꯕ ꯌꯥꯗꯕ ꯃꯤꯑꯣꯏꯕ ꯑꯩꯈꯣꯏꯒꯤ ꯊꯧꯗꯥꯡ ꯑꯃꯅꯤ ꯏꯁꯄꯣꯔꯠꯅ ꯃꯤꯑꯣꯏꯕꯕꯨ ꯑꯁꯨꯛꯀꯤ ꯃꯇꯤꯛ ꯑꯋꯥꯡꯕꯗ ꯊꯥꯡꯒꯠꯍꯜꯂꯤ ꯏꯁꯄꯣꯔꯠ ꯁꯥꯟꯅꯕ ꯃꯤꯕꯨ ꯃꯤꯅ ꯑꯁꯨꯛꯀꯤ ꯃꯇꯤꯛ ꯏꯀꯥꯏ ꯈꯨꯝꯅꯩ

ꯏꯁꯄꯣꯔꯠ ꯁꯥꯟꯅꯕ ꯃꯤꯕꯨ ꯑꯁꯨꯛꯀꯤ ꯃꯇꯤꯛ ꯃꯤꯅ ꯏꯀꯥꯏ ꯈꯨꯝꯅꯕ ꯎꯠꯂꯤ ꯑꯅꯥ ꯑꯌꯦꯛ ꯂꯩꯇꯅ ꯍꯤꯡꯕꯒꯤꯗꯁꯨ ꯏꯁꯄꯣꯔꯠꯅ ꯑꯁꯨꯛꯀꯤ ꯃꯇꯤꯛ ꯃꯇꯦꯡ ꯄꯤꯕꯤꯔꯤ ꯍꯛꯆꯥꯡꯕꯨ ꯐꯔꯒꯗꯤ ꯑꯅꯥ ꯑꯌꯦꯛ ꯂꯩꯔꯔꯣꯏ

ꯌꯥꯎꯗ꯭ꯔꯕꯗ ꯃꯤꯑꯣꯏꯕ ꯑꯩꯈꯣꯏꯁꯦ ꯗꯤꯁꯤꯄ꯭ꯂꯤꯟ ꯋꯥꯠꯂꯛꯀꯅꯤ ꯂꯥꯏꯅꯥ ꯇꯤꯟꯅꯥ ꯆꯥꯕ ꯊꯛꯄ ꯇꯨꯝꯕ ꯋꯥꯠꯂꯛꯀꯅꯤ ꯁꯥꯟꯅꯔꯕꯗꯤ ꯆꯥꯅꯤꯡꯕ ꯄꯣꯛꯍꯜꯂꯛꯀꯅꯤ ꯂꯩꯏꯅꯥ ꯇꯤꯟꯅꯥ ꯂꯩꯔꯣꯏ ꯑꯗꯨꯅ ꯁꯥꯟꯅꯕ ꯍꯥꯏꯕꯁꯦ ꯇꯉꯥꯏ ꯐꯗꯅ ꯃꯤꯑꯣꯏꯕꯒꯤ ꯃꯤꯑꯣꯏꯕꯅ ꯍꯤꯡꯂꯤꯕ ꯃꯈꯩ ꯁꯥꯒꯣꯟꯅꯅ ꯑꯗꯨꯝ ꯂꯩꯔꯒꯗꯕ

ꯑꯁꯨꯛꯀꯤ ꯃꯇꯤꯛ ꯁꯃꯥꯖꯇꯁꯨ ꯀꯥꯟꯅꯕ ꯃꯌꯥꯝ ꯑꯃ ꯄꯤꯔꯤ ꯑꯗꯨꯅ ꯃꯤꯄꯨꯝ ꯈꯨꯗꯤꯡꯃꯛꯅ ꯏꯁꯄꯣꯔꯠ ꯍꯥꯏꯕꯁꯤꯗꯤ ꯁꯥꯟꯅꯒꯗꯕꯅꯤ ꯍꯛꯆꯥꯡ ꯐꯅ ꯂꯩꯕ ꯂꯩꯅꯅꯕ ꯑꯗꯨꯕꯨ ꯏꯁꯄꯣꯔꯠꯅ ꯏꯁꯄꯣꯔꯠ ꯍꯥꯏꯕꯁꯤꯁꯨ ꯃꯈꯜ ꯃꯈꯜꯒꯤ ꯏꯁꯄꯣꯔꯠ ꯃꯌꯥꯝ ꯑꯃ ꯂꯩ ꯃꯁꯥ ꯃꯁꯥꯅ ꯍꯩꯅꯖꯕ ꯐꯨꯠꯕꯣꯜꯕꯨ ꯍꯥꯏꯔꯣ ꯕꯣꯛꯁꯤꯡꯕꯨ ꯍꯥꯏꯔꯣ ꯍꯣꯛꯀꯤꯕꯨ ꯍꯥꯏꯔꯣ ꯅꯁꯥ ꯅꯁꯥꯒꯤ ꯍꯩꯅꯕ ꯑꯗꯨ ꯁꯥꯟꯅꯔꯒ ꯍꯛꯆꯥꯡ ꯑꯗꯨ ꯅꯥꯗ ꯌꯦꯛꯇ ꯂꯩꯅꯅꯕ ꯃꯤꯑꯣꯏꯕ ꯑꯩꯈꯣꯏꯅ ꯁꯥꯟꯅꯒꯗꯕꯅꯤ ꯏꯁꯄꯣꯔꯠ ꯌꯥꯎꯗꯅ ꯂꯩꯔꯕꯗꯤ ꯃꯤꯑꯣꯏꯕ ꯑꯩꯈꯣꯏꯁꯦ ꯕꯣꯔꯤꯡ ꯆꯨꯔꯛꯄ

ꯑꯉꯥꯡꯁꯤꯡꯅ ꯁꯥꯟꯅꯔꯤꯕ ꯑꯁꯤ

ꯃꯤꯄꯨꯝ ꯈꯨꯗꯤꯡꯃꯛꯅ ꯗꯔꯀꯥꯔ ꯑꯣꯏꯔꯤꯕꯁꯤ ꯅꯥꯗꯕ ꯌꯦꯛꯇꯕ ꯍꯛꯆꯥꯡ ꯐꯅ ꯂꯩꯕ ꯃꯤꯑꯣꯏꯕꯒꯤ ꯄꯨꯝꯅꯃꯛꯁꯤ ꯅꯨꯡꯉꯥꯏꯅ ꯂꯩꯕ ꯍꯥꯏꯕꯁꯤꯅꯤ ꯍꯛꯆꯥꯡ ꯐꯕꯅ ꯂꯟꯅꯤꯁꯨ ꯍꯥꯏꯅꯔꯤꯕꯅꯤ ꯍꯛꯆꯥꯡꯕꯨ ꯐꯠꯇ꯭ꯔꯕꯗꯤ ꯃꯤꯑꯣꯏꯕ ꯑꯩꯈꯣꯏꯁꯦ ꯀꯔꯤ ꯑꯃꯇ ꯆꯟꯅꯐꯝ ꯈꯪꯗꯕ ꯍꯥꯏꯕꯗꯨ ꯑꯣꯏꯔꯛꯏ ꯃꯤ ꯑꯃꯅ ꯍꯤꯡꯒꯦ ꯍꯥꯏꯔꯕꯗꯤ ꯍꯛꯆꯥꯡ ꯐꯍꯟꯕ ꯍꯥꯏꯕꯁꯤ ꯇꯉꯥꯏ ꯐꯗꯦ ꯍꯛꯆꯥꯡ ꯐꯅ ꯂꯩꯒꯦ ꯍꯥꯏꯔꯒꯅ ꯑꯃꯨꯛ ꯁꯥꯟꯅꯕ ꯈꯣꯠꯅꯕ ꯍꯥꯏꯕꯁꯤ ꯁꯨꯛꯁꯣꯏ ꯁꯣꯏꯗꯅ ꯇꯧꯕ ꯑꯃ ꯑꯣꯏꯔꯛꯏ ꯑꯗꯨꯅ ꯃꯔꯝ ꯑꯣꯏꯔꯒ ꯏꯁꯄꯣꯔꯠ ꯍꯥꯏꯕꯁꯤ ꯁꯨꯛꯁꯣꯏ ꯁꯣꯏꯗꯅ ꯁꯥꯟꯅꯕ ꯁꯥꯟꯅꯒꯗꯕꯅꯤ ꯍꯥꯏꯅꯤꯡꯏ